ꯍꯂꯣ ꯎꯝ ꯑꯥꯎ ꯍꯣꯏ ꯍꯣꯏ ꯑꯧ ꯑꯣ ꯌꯥꯏ ꯌꯥꯏ ꯑꯩꯁꯨ ꯁꯣꯝꯗ ꯑꯩꯁꯨ ꯁꯣꯝꯗ ꯈꯜꯂꯝꯃꯤꯅꯦ ꯏꯇꯥꯎꯈꯣꯏ ꯄꯨꯂꯞ ꯄꯨꯂꯞ ꯄꯨꯜꯂꯒ ꯕꯥꯔꯨꯅꯤꯗꯨ ꯀꯥꯁꯤꯔꯥꯅ ꯍꯧꯁꯤꯔꯥꯅ ꯇꯧꯁꯤꯔꯥꯅ ꯀꯟꯅ ꯇꯧꯔꯝꯕꯅꯤ ꯑꯗꯣ ꯏꯇꯥꯎꯍꯣꯏ ꯍꯧꯖꯤꯛ ꯆꯥꯛ ꯏꯁꯤꯡ ꯆꯥꯔꯕ꯭ꯔ ꯀꯃꯥꯏ ꯇꯧꯔꯒꯦ ꯑꯣ ꯎꯝ ꯆꯥꯔꯦ ꯑꯗꯨꯗꯤ ꯑꯥ ꯍꯣꯏ ꯍꯣꯏ ꯍꯣꯏ ꯍꯣꯏ ꯍꯣꯏ ꯎꯝ ꯎꯝ ꯍꯣꯏ ꯍꯣꯏ ꯌꯥꯏꯌꯦ ꯌꯥꯏꯌꯦ ꯆꯠꯁꯦ ꯆꯠꯁꯦ ꯑꯩꯁꯨ ꯈꯣꯏꯁꯨ ꯑꯩꯁꯨ ꯍꯧꯒꯦ ꯇꯧꯔꯝꯃꯤꯅꯤ ꯑꯗꯣ ꯏꯃꯥꯟꯅꯕꯁꯤꯡꯗꯣ ꯀꯅꯥ ꯀꯅꯥ ꯀꯅꯥ ꯀꯅꯥꯅꯣ ꯍꯧꯅꯔꯒ ꯍꯣꯏ ꯀꯩꯀꯩꯅꯣ ꯍꯣꯏ ꯆꯥꯅꯕ ꯊꯛꯅꯕꯗꯣ ꯈꯔ ꯄꯨꯔꯒ ꯍꯣꯏ ꯑꯗꯨ ꯆꯠꯅꯕ ꯇꯧꯁꯤ ꯑꯗꯨ ꯆꯠꯄꯁꯤꯗꯤ ꯃꯣꯏꯒꯤ ꯅꯍꯥꯟꯋꯥꯏꯗꯤ ꯀꯩꯅꯣ ꯇꯧꯔꯝꯃꯦꯅ ꯀꯩꯅꯣꯅ ꯈꯣꯡꯅ ꯀꯥꯔꯝꯃꯦꯅ ꯍꯧꯖꯤꯛꯇꯤ ꯀꯩꯅꯣꯅꯒ ꯒꯥꯔꯤꯅꯒ ꯁꯨꯝ ꯀꯥꯕ ꯌꯥꯔꯦꯅ ꯍꯥꯏ ꯑꯗꯨ ꯒꯥꯔꯤꯅ ꯒꯥꯔꯤꯗ ꯆꯠꯁꯤꯔ ꯀꯃꯥꯏꯅ ꯇꯧꯁꯤꯒꯦ ꯍꯣꯏ ꯍꯣꯏ ꯍꯣꯏ ꯐꯅꯕ ꯎꯝ ꯍꯣꯏ ꯍꯣꯏ ꯍꯣꯏ ꯍꯣꯏ ꯍꯣꯏ ꯌꯥꯏꯌꯦ ꯌꯥꯏꯌꯦ ꯑꯇꯩ ꯃꯌꯥꯝꯗꯨꯕꯨ ꯌꯥꯔꯛꯀꯗꯣꯏꯖꯥꯠꯂꯣ ꯍꯣꯏ ꯍꯣꯏ

ꯍꯣꯏ ꯍꯣꯏ ꯑꯥꯎ ꯑꯥ ꯎꯝ ꯎꯝ ꯍꯣꯏ ꯍꯣꯏ ꯌꯥꯏꯌꯦ ꯍꯣꯏ ꯍꯣꯏ ꯎꯝ ꯌꯥꯏ ꯑꯔꯩ ꯑꯔꯩꯕꯁꯨ ꯀꯩꯀꯩꯅꯣ ꯑꯗꯣ ꯏꯁꯤꯡꯗꯤ ꯑꯐꯕ ꯄꯨꯅꯔꯛꯁꯤꯀꯣ ꯍꯥꯏꯗꯤ ꯏꯁꯤꯡꯗꯣ ꯏꯁꯤꯡꯗꯣ ꯑꯥꯒꯤ ꯏꯁꯤꯡꯗꯨꯗꯤ ꯊꯛꯄ ꯐꯩ ꯐꯠꯇꯦꯒ ꯌꯥꯝ ꯍꯥꯏꯅꯩ ꯑꯗꯨꯅ ꯏꯁꯤꯡ ꯈꯔ ꯐꯕ ꯑꯐꯕ ꯄꯨꯅꯁꯦ ꯎꯝ ꯑꯧ ꯍꯣꯏ ꯍꯣꯏ ꯎꯝ ꯌꯥꯏꯌꯦ ꯌꯥꯏꯌꯦ ꯑꯗꯨ ꯑ ꯍꯣꯏ ꯎꯝ ꯍꯣꯏ ꯎꯝ ꯑꯩꯈꯣꯏ ꯈꯦꯆ꯭ꯔꯤꯒꯨꯝꯕ ꯑꯗꯨꯝ ꯍꯧꯔꯒ ꯑꯗꯨꯝ ꯄꯨꯕꯁꯨ ꯌꯥꯅꯤꯅ ꯀꯦꯐꯤꯟ ꯃꯆꯥ ꯑꯃꯗ ꯄꯨꯔꯒ ꯑ ꯑ ꯍꯣꯏ ꯍꯣꯏ ꯎꯝ ꯍꯣꯏ ꯍꯣꯏ ꯑꯗꯨꯅꯦ ꯑꯩꯅꯁꯨ ꯑꯗꯨ ꯃꯣꯏ ꯑꯩꯈꯣꯏ ꯅꯨꯄꯤ ꯑꯉꯥꯡ ꯌꯥꯎꯗꯕꯤꯗ ꯑꯩꯈꯣꯏ ꯅꯨꯄꯥ ꯉꯥꯛꯇ ꯑꯣꯏꯅ ꯄꯨꯂꯞ ꯄꯨꯂꯞ ꯆꯠꯂꯁꯦ ꯍꯣꯏ ꯍꯣꯏ ꯍꯣꯏ ꯑꯗꯨꯃꯥꯏ ꯇꯧꯁꯤ ꯎꯝ ꯍꯣꯏ ꯐꯔꯛ ꯇꯥꯏꯌꯦꯕ ꯎꯝ ꯑꯗꯨ ꯃꯣꯏꯒꯤꯁꯨ ꯃꯣꯏꯅ ꯀꯥꯅꯤꯡꯉꯦ ꯍꯥꯏꯔꯒꯁꯨ ꯉꯍꯥꯇꯪ ꯍꯦꯛ ꯑꯩꯈꯣꯏꯅ ꯍꯜꯂꯛꯑꯒ ꯑꯗꯨꯝ ꯅꯨꯃꯤꯗꯥꯡꯋꯥꯏꯔꯝꯕꯨ ꯑꯣꯏꯔꯁꯨ ꯑꯁ꯭ꯋꯥꯏꯐꯥꯎ ꯍꯦꯛ ꯌꯦꯡꯍꯜꯂꯨꯕꯀꯣ ꯎꯝ ꯑꯗꯨꯃꯥꯏꯅ ꯍꯦꯛ ꯇꯧꯕꯤꯕ ꯑꯍꯣꯏ ꯑꯗꯨꯃꯉꯥꯏꯔꯦ ꯍꯣꯏ ꯑꯗꯨ ꯆꯠꯅꯕ ꯀꯅꯥ ꯀꯅꯥ ꯏꯃꯥꯟꯅꯕꯁꯤꯡꯗꯣ ꯄꯥꯎ ꯄꯥꯎꯗꯣ ꯄꯥꯎꯗꯣ ꯄꯤꯈ꯭ꯔꯁꯦ ꯎꯝ ꯃꯣꯏꯁꯨ ꯑ ꯍꯣꯏ ꯑꯣ ꯑꯣꯏ ꯐꯔꯦ ꯐꯔꯦ ꯎꯝ ꯎꯝ ꯐꯔꯦ ꯐꯔꯦ ꯐꯔꯦ ꯎꯝ